ꯍꯂꯣ ꯅꯨꯡꯉꯥꯏꯔꯤꯕ꯭ꯔꯣ ꯅꯨꯡꯉꯥꯏ ꯅꯨꯡꯉꯥꯏꯔꯤ ꯑꯩꯈꯣꯏꯁꯨ ꯀꯨꯏꯔꯦ ꯉꯝꯗꯕꯁꯨ ꯎꯗꯕꯁꯨ ꯍꯩ ꯀꯩꯁꯨ ꯇꯧꯗꯦꯗ ꯑꯗꯨꯝ ꯂꯩꯔꯤ ꯅꯪꯗꯤ ꯑꯗꯨ ꯀꯣ ꯃꯟꯗꯦꯗ ꯅꯪ ꯊꯕꯛꯇꯤ ꯂꯩꯕ꯭ꯔ ꯑꯗꯨꯗꯣ ꯃꯟꯗꯦ ꯃꯟꯗꯦ ꯃꯥꯔꯀꯦꯠꯇ ꯑꯩꯈꯣꯏ ꯂꯩꯀꯥꯏꯗ ꯀꯣ ꯍꯣꯖꯤꯛꯀꯥꯟꯁꯦ ꯀꯥꯔꯣꯡꯗ ꯍꯣꯡꯈ꯭ꯔꯦꯕ ꯀꯣ ꯃꯟꯗꯦ ꯃꯥꯔꯀꯦꯠꯇꯣ ꯑꯗꯨꯒꯤ ꯁꯦꯀꯦꯟ ꯍꯦꯟꯒꯤ ꯐꯤꯔꯣꯜꯁꯤꯡ ꯌꯥꯝ ꯂꯥꯛꯄꯅꯤ ꯕꯦꯜ ꯕꯦꯜ ꯑꯍꯥꯟꯕ ꯕꯦꯜ ꯑꯣꯄꯦꯟ ꯇꯧꯅꯤꯡꯉꯥꯏ ꯀꯣ ꯌꯦꯡꯕ ꯆꯠꯁꯤꯔ ꯐꯝꯕ ꯆꯠꯁꯤꯔ ꯍꯣꯏ ꯕ꯭ꯔꯥꯟꯗꯦꯠꯁꯨ ꯎꯝ ꯑꯗꯨꯅꯦꯕ ꯑꯗꯨ ꯍꯣꯏ ꯍꯣꯏ ꯑꯅꯤꯗꯤ ꯂꯩꯌꯦꯕꯀꯣ ꯑꯃꯗꯨꯅ ꯈꯣꯡꯎꯞꯀ ꯑꯃꯗꯨꯅ ꯐꯤꯔꯣꯜꯁꯤꯡ ꯍꯣꯏ ꯑꯗꯨꯒꯤ ꯃꯣꯏꯁꯨ ꯃꯔꯨꯞ ꯃꯄꯥꯡꯁꯨ ꯈꯔ ꯀꯧꯔꯣ ꯕ꯭ꯔꯥꯥꯟ ꯀꯥꯏꯒꯅꯤ ꯍꯥꯏꯕꯒꯤꯀꯣ ꯑꯗꯨꯒꯤ ꯃꯣꯏꯒꯤꯁꯦ ꯄꯤꯁꯇꯣ ꯌꯥꯝ ꯐꯔꯗꯤ ꯑꯗꯨꯝ ꯊ꯭ꯔꯤ ꯍꯟꯗ꯭ꯔꯦꯠꯇ ꯆꯠꯀꯅꯤ ꯍꯥꯏꯅꯦ ꯑꯗꯨ ꯄꯤꯁꯇꯨ ꯈꯔ ꯐꯠꯇ꯭ꯔꯗꯤꯀꯣ ꯃꯣꯏꯁꯨ ꯈꯪꯗꯕꯅꯤꯅ ꯀꯣ ꯈꯪꯗꯕꯅꯤꯅ ꯄꯤꯁ ꯈ꯭ꯔ ꯐꯠꯇ꯭ꯔꯗꯤ ꯇꯨ ꯐꯤꯐꯇꯤ ꯇꯨ ꯍꯦꯟꯗ꯭ꯔꯦꯠ ꯑꯗꯨ ꯆꯠꯀꯅꯤ ꯍꯥꯏꯌꯦ ꯃꯥꯒꯤꯗꯤ ꯑꯗꯨꯝ ꯍꯣꯡꯕꯅꯤ ꯃꯤꯒꯤꯗꯤ ꯕ꯭ꯔꯥꯟꯗꯦꯗ ꯑꯣꯏꯗ꯭ꯔꯁꯨ ꯊ꯭ꯔꯤ ꯍꯟꯗ꯭ꯔꯦꯗꯁꯨ ꯌꯥꯎꯏꯅ ꯑꯇꯣꯞꯄ ꯌꯦꯡꯉꯤ ꯀꯣ ꯍꯣꯏ ꯍꯣꯏ ꯑꯩꯅꯁꯨ ꯀꯣꯜ ꯇꯧꯒꯦ ꯍꯣꯏ ꯅꯣꯡ ꯆꯨꯔꯗꯤ ꯀꯥꯏꯒꯗꯕ ꯃꯥꯟꯗꯦ ꯎꯝ ꯍꯣꯏ ꯍꯣꯏ ꯑꯩꯅꯁꯨ ꯀꯣꯜ ꯇꯧꯕꯤꯒꯦ ꯄꯥꯎ ꯁꯨꯝ ꯐꯥꯎꯅꯒꯅꯤ ꯃꯣꯔꯅꯤꯡꯗ ꯑꯗꯨꯝ ꯀꯣꯜ ꯇꯧꯒꯦ ꯀꯣ ꯍꯣꯏ ꯑꯗꯨꯗꯤ ꯊꯝꯃꯒꯦ ꯎꯝ